ꯍꯜꯂꯣ ꯏꯆꯦ ꯋꯥꯔꯤ ꯁꯥꯁꯤꯅꯦ ꯑꯩꯈꯣꯏꯒꯤ ꯑꯗꯨꯝ ꯈꯨꯟꯗ ꯄꯥꯡꯊꯣꯛꯄ ꯐꯦꯁꯇꯤꯚꯦꯜ ꯑꯃꯒꯤ ꯋꯥꯔꯤ ꯁꯥꯅꯤꯡꯉꯤꯅꯦ ꯑꯩꯁꯦ ꯑꯦꯛꯖꯥꯝꯄꯜ ꯑꯣꯏꯅ ꯂꯨꯖꯔꯨꯠꯐꯨꯅꯤꯠꯀꯨꯝꯕꯀꯣ ꯂꯨꯖꯔꯨꯠꯐꯨꯅꯤꯠ ꯀꯌꯥꯔꯛ ꯌꯥꯎꯈ꯭ꯔꯕ꯭ꯔꯣ ꯈꯨꯟꯗ ꯎꯝ ꯑꯩꯗꯤ ꯑꯩꯁꯨ ꯌꯥꯝ ꯌꯥꯎꯈ꯭ꯔꯦ ꯑꯩꯅ ꯈ꯭ꯋꯥꯏ ꯅꯨꯡꯉꯥꯏꯕ ꯅꯨꯡꯁꯤꯕ ꯑꯃꯗꯤꯅꯦ ꯊꯥꯏꯅ ꯂꯨꯖꯔꯨꯠꯐꯨꯅꯤꯠꯇ ꯑꯣꯛꯁꯥꯗꯣ ꯃꯇꯨꯝ ꯃꯇꯨꯝ ꯆꯥꯎ ꯆꯥꯎꯅ ꯆꯩ ꯑꯃꯗ ꯊꯤꯡꯖꯤꯜꯂꯒ ꯆꯥꯒ ꯊꯛꯄꯗꯣ

ꯑꯩꯗꯤ ꯑꯅꯤꯔꯛ ꯆꯥ ꯐꯪꯉꯦꯅꯦ ꯆꯉꯥꯡꯒꯤꯗꯨꯔꯥ ꯁꯪꯒꯣꯝꯒꯤꯗꯔꯣ ꯑꯩꯗꯤ ꯁꯪꯒꯣꯝꯒꯤꯁꯨ ꯊꯛꯑꯦ ꯑꯗꯨꯕꯨ ꯁꯪꯒꯣꯝꯗꯣ ꯍꯥꯎꯇꯦ ꯁꯪꯒꯣꯝꯒ ꯍꯥꯎꯗꯤ ꯍꯥꯎꯋꯦ ꯑꯗꯨ ꯆꯉꯥꯡꯅ ꯍꯦꯟꯅ ꯄꯛꯅꯩꯗ ꯈꯪꯗꯦ ꯑꯗꯨꯕꯨ ꯑꯁ ꯈꯨꯍꯥꯎ ꯑꯃꯅꯤ ꯑꯗꯨ ꯊꯥꯏꯅꯗꯤ ꯐꯣꯛ ꯁꯣꯡꯒꯨꯝꯕꯁꯨ ꯁꯛꯂꯒ ꯁꯤꯒꯤ ꯀꯜꯆꯔꯦꯜ ꯗꯥꯟꯁꯁꯨ ꯇꯧꯔꯝꯃꯤꯅꯦ ꯎꯍꯧꯕ꯭ꯔꯣ ꯅꯨꯡꯁꯤ ꯑꯗꯨꯅ ꯍꯦꯟꯅ ꯅꯨꯡꯁꯤꯕꯀꯣ ꯀꯔꯤꯅꯣ ꯁꯤꯠ ꯁꯣꯋꯤꯡ ꯐꯦꯁꯇꯤꯚꯦꯜ ꯎꯝ ꯑꯗꯨꯅꯁꯨ ꯍꯥꯔꯚꯦꯁꯇꯤꯡꯒꯤꯁꯨ ꯀꯔꯤ ꯀꯔꯤ ꯅꯠꯇ꯭ꯔꯣ ꯍꯧꯖꯤꯛꯇꯤ ꯆꯥ ꯐꯥꯎ ꯊꯛꯇ꯭ꯔꯦꯅꯦ ꯀꯨꯝꯁꯤꯗꯤ ꯊꯛꯇ꯭ꯔꯦꯅꯦ ꯅꯍꯥꯟꯋꯥꯏꯗꯤ ꯁꯤꯠ ꯁꯣꯋꯤꯡ ꯐꯦꯁꯇꯤꯚꯦꯜꯒꯨꯝꯕꯁꯦ ꯐ꯭ꯂꯦꯛꯀ ꯍꯣꯁ ꯇꯧꯗꯨꯅ ꯆꯥꯛꯁꯨ ꯆꯥꯔꯝꯃꯦ ꯆꯥ ꯐꯥꯎ ꯊꯛꯂꯝꯃꯦ ꯍꯧꯖꯤꯛꯇꯤ ꯆꯥ ꯐꯥꯎ ꯊꯛꯇ꯭ꯔꯦ ꯍꯥꯏꯅꯦ ꯍꯥ ꯎꯝ ꯃꯥꯡꯕ ꯍꯧꯔꯦ ꯁꯤꯠ ꯁꯣꯋꯤꯡꯒꯤ ꯄꯨꯔꯥ ꯑꯝꯇ ꯄꯥꯡꯊꯣꯛꯇ꯭ꯔꯦꯀꯣ ꯑꯗꯨ ꯁꯤꯠ ꯁꯣꯋꯤꯡꯒꯤ ꯄꯔꯊꯅꯥ ꯈꯛ ꯇꯧꯔꯦꯕ ꯑꯗꯨ ꯅꯍꯥꯟꯋꯥꯏꯗꯤ ꯀꯔꯤꯅꯣ ꯀꯔꯤ ꯀꯔꯤ ꯄ꯭ꯔꯦꯛꯇꯤꯁꯇꯣ ꯌꯥꯝ ꯇꯧꯋꯦꯕ ꯅꯍꯥꯟꯋꯥꯏꯗꯤ ꯍꯣꯏ ꯐꯔꯦ ꯑꯗꯨꯗꯤ ꯀꯣꯟꯅ ꯋꯥꯔꯤ ꯁꯥꯔꯁꯤꯀꯣ